ꯉꯁꯤꯁꯦ ꯑꯩꯒꯤ ꯏꯆꯥꯒꯤ ꯑꯦꯛꯖꯥꯝ ꯍꯥꯏꯗꯣꯛꯄꯒꯤ ꯌꯥꯝꯅ ꯅꯨꯡꯉꯥꯏꯕ ꯅꯨꯃꯤꯠꯅꯤ ꯉꯁꯤ ꯅꯨꯃꯤꯠꯁꯤꯗ ꯑꯩꯒꯤ ꯏꯆꯥꯅ ꯐꯥꯔꯁ ꯇꯥꯔꯛꯇꯨꯅ ꯃꯀꯣꯛ ꯊꯣꯡꯕ ꯉꯝꯂꯤꯕꯁꯦ ꯑꯩꯅ ꯃꯥꯒꯤ ꯑꯣꯖꯥꯁꯤꯡꯅ ꯅꯤꯡꯊꯤꯅ ꯇꯝꯕꯤ ꯇꯥꯛꯄꯤꯔꯛꯄꯒꯤꯅꯤ ꯍꯥꯏꯕꯩ ꯋꯥꯈꯟꯁꯤꯒ ꯂꯣꯏꯅꯅ ꯑꯩꯅ ꯑꯣꯖꯥꯁꯤꯡ ꯑꯁꯦ ꯆꯥꯛ ꯄꯤꯖꯅꯤꯡꯗꯨꯅ ꯑꯩꯅ ꯃꯥꯒꯤ ꯑꯣꯖꯥꯁꯤꯡ ꯑꯗꯒꯤ ꯏꯃꯨꯡꯒꯤ ꯃꯥꯒꯤ ꯀꯥꯀꯥꯁꯤꯡ ꯃꯅꯦꯁꯤꯡꯁꯦ ꯄꯨꯂꯞ ꯏꯟꯁꯥꯡ ꯑꯍꯥꯎꯕ ꯑꯃ ꯄꯤꯖꯔꯒꯦꯅ ꯉꯁꯤꯁꯦ ꯑꯩꯅ ꯌꯦꯟ ꯊꯣꯡꯖꯕꯅꯤ ꯌꯦꯟ ꯊꯣꯡꯕꯁꯤ ꯃꯈꯣꯏ ꯉꯥꯏꯍꯥꯛꯇꯪ ꯂꯩꯔꯒ ꯆꯥꯕ ꯂꯥꯛꯂꯒꯅꯤ ꯆꯥꯕ ꯂꯥꯛꯄ ꯑꯁꯨꯝꯅ ꯆꯥꯕ ꯂꯥꯛꯄꯁꯤꯗ ꯑꯩꯒꯤ ꯏꯆꯥꯒꯤ ꯂꯥꯏꯔꯤꯛ ꯂꯥꯏꯁꯨꯒꯤ ꯃꯔꯝꯗ ꯑꯣꯖꯥꯁꯤꯡꯗ ꯍꯪꯖꯍꯧꯕꯒꯤ ꯇꯥꯟꯖꯥꯁꯨ ꯑꯃ ꯐꯪꯖꯒꯅꯤ ꯍꯥꯏꯅ ꯑꯩꯅ ꯑꯁꯨꯝ ꯈꯟꯖꯩ ꯑꯗꯨꯒ ꯂꯣꯏꯅ ꯂꯣꯏꯅꯅ ꯑꯣꯖꯥꯁꯤꯡ ꯑꯗꯒꯤ ꯃꯅꯦ ꯀꯥꯀꯥ ꯁꯤꯡ ꯄꯨꯜꯂꯒ ꯁꯨꯃꯥꯏꯅ ꯆꯥꯃꯤꯟ ꯊꯛꯃꯤꯟꯅꯕꯒꯤ ꯅꯨꯡꯉꯥꯏꯕ ꯇꯥꯟꯖꯥ ꯑꯃ ꯐꯪꯕꯁꯦ ꯑꯩ ꯌꯥꯝꯅ ꯅꯨꯡꯉꯥꯏ ꯍꯥꯏꯅ ꯈꯟꯖꯩ